ꯍꯂꯣ ꯁꯤ ꯉꯁꯥꯏ ꯐꯣꯟ ꯇꯧꯔꯛꯑꯝꯕꯗꯨ ꯑꯣꯏꯔꯕꯣ ꯀꯔꯤ ꯍꯪꯕꯒꯤ ꯇꯧꯔꯛꯑꯝꯕꯅꯣ ꯑꯧ ꯑꯧ ꯃꯥꯅꯦ ꯃꯥꯅꯦ ꯀꯔꯤ ꯍꯥꯏꯅꯤꯡꯕꯒꯦ ꯑꯦꯕꯣꯟꯒꯤꯗꯨꯗꯤ ꯍꯧꯖꯤꯛ ꯑꯩꯈꯣꯏ ꯁꯤꯗ ꯂꯣꯏꯊꯣꯛꯈ꯭ꯔꯦꯅꯦ ꯏꯁꯇꯣꯛꯇ ꯈꯔ ꯂꯩꯔꯝꯕꯅꯤ ꯑꯗꯨ ꯂꯣꯏꯊꯣꯛꯈ꯭ꯔꯦ ꯑꯗꯣ ꯍꯌꯦꯡ ꯑꯗꯣꯝꯅ ꯄꯥꯝꯃꯗꯤ ꯑꯗꯨꯝ ꯑꯗꯨꯝ ꯑꯗꯣꯝꯒꯤ ꯃꯃꯜꯗꯨꯒ ꯑꯗꯨꯝ ꯍꯥꯏꯕꯤꯔꯛꯑꯣ ꯑꯗꯨꯒ ꯑꯗꯨꯗ ꯑꯗꯣꯝꯅ ꯄꯥꯝꯃꯗꯤ ꯑꯗꯨꯝ ꯑꯩꯈꯣꯏꯅ ꯀꯩꯅꯣꯗ ꯑꯗꯨꯝ ꯑꯁꯣꯝꯗꯩ ꯆꯦꯟꯈꯤꯕ ꯌꯥꯅꯤ ꯑꯧ ꯇ꯭ꯋꯦꯟꯇꯤ ꯊꯥꯎꯖꯟ ꯑꯗꯨꯝ ꯑꯗꯨꯏ ꯔꯦꯟꯁꯇꯁꯨ ꯑꯗꯨꯝ ꯐꯪꯅꯤ ꯑꯗꯩ ꯃꯈꯟ ꯃꯈꯟ ꯑꯗꯨꯝ ꯐꯪꯉꯦ ꯑꯦꯕꯣꯟꯗꯨꯁꯨ ꯑꯗꯨꯝ ꯃꯈꯟ ꯃꯈꯟ ꯑꯗꯣꯝꯅ ꯄꯥꯝꯕ ꯑꯗꯨꯝ ꯍꯥꯏꯗꯤ ꯑꯦꯅꯤ ꯃꯈꯟ ꯇ꯭ꯋꯦꯟꯇꯤ ꯀꯦ ꯑꯣꯏꯒꯦꯔꯥ ꯊꯥꯔꯇꯤ ꯀꯦ ꯇꯦꯟ ꯀꯦ ꯂꯣꯏꯅ ꯃꯈꯟ ꯃꯈꯟ ꯑꯗꯨꯝ ꯂꯣꯏꯅ ꯂꯩ ꯍꯧꯖꯤꯛ ꯁꯤꯗ ꯂꯩꯕꯁꯤ ꯑꯗꯨꯝ ꯀꯩꯅꯣꯒꯨꯝꯕ ꯍꯤꯔꯣ ꯁꯥꯏꯀꯜꯒꯨꯝꯕ ꯑꯗꯒꯤ ꯑꯗꯨꯝ ꯀꯩꯅꯣꯒꯨꯝꯕ ꯅꯨꯄꯤꯒꯤꯕꯨꯗꯤ ꯂꯦꯗꯤ ꯕꯥꯔꯠꯀꯨꯝꯕꯗꯤ ꯂꯩ ꯑꯗꯣ ꯅꯨꯄꯥꯒꯤ ꯍꯦꯔꯣ ꯁꯥꯏꯀꯜ ꯀꯩꯀꯥꯡ ꯈꯔ ꯁꯥꯏꯀꯜ ꯈꯔꯗꯤ ꯑꯗꯨꯝ ꯂꯩ ꯁꯤꯗꯁꯨ ꯆꯦꯟꯕꯁꯤ ꯑꯗꯨꯝ ꯑꯩꯈꯣꯏꯅ ꯆꯦꯟꯕꯁꯦ ꯅꯨꯃꯤꯠ ꯌꯥꯝꯃꯕꯤꯗ ꯍꯞꯇꯥ ꯑꯃ ꯑꯗꯨꯝ ꯊꯨꯅ ꯂꯥꯛꯑꯒꯅ ꯑꯗꯨꯝ ꯅꯨꯃꯤꯠ ꯅꯤꯅꯤ ꯍꯨꯝꯅꯤꯗ ꯑꯗꯨꯝ ꯂꯥꯛꯄꯁꯨ ꯑꯗꯨꯝ ꯌꯥꯎꯋꯤ ꯑꯗꯣ ꯑꯗꯣꯝꯅ ꯌꯥꯝ ꯊꯨ ꯑꯥ ꯍꯞꯇꯥꯃꯨꯛꯇꯤ ꯑꯗꯨꯝ ꯌꯥꯝꯃꯕꯤꯗ ꯍꯞꯇꯥꯃꯨꯛ ꯌꯥꯝꯃꯕꯤꯗꯅꯦ ꯍꯥꯏꯁꯦ ꯑꯗꯨꯝ ꯑꯗꯣꯝꯅ ꯑꯗꯨꯝ ꯊꯨꯅ ꯄꯥꯝꯃꯗꯤ ꯑꯗꯨꯝ ꯑꯩꯈꯣꯏ ꯌꯥꯔꯤꯃꯈꯩ ꯑꯗꯨꯝ ꯊꯨꯅ ꯑꯗꯨꯝ ꯍꯣꯠꯅꯒꯦ ꯑꯩꯈꯣꯏ ꯗꯨꯀꯥꯟꯗꯤ ꯑꯗꯨꯝ ꯏꯚꯤꯅꯤꯡ ꯀꯩꯅꯣꯐꯧ ꯐꯥꯏꯚ ꯑꯗꯨꯋꯥꯏꯐꯧ ꯑꯗꯨꯝ ꯍꯥꯡꯉꯦ ꯑꯗꯨꯝ ꯍꯌꯦꯡꯗꯨ ꯅꯁꯥ ꯂꯥꯛꯑꯒ ꯐꯖꯅ ꯌꯦꯡꯉꯕꯅꯗꯤ ꯐꯅꯤ ꯍꯥꯏꯗꯤ ꯑꯄꯥꯝ ꯄꯥꯝꯗ ꯃꯁꯛ ꯑꯗꯩ ꯃꯆꯨ ꯅꯨꯨꯡꯆꯨꯗꯣ ꯑꯗꯣꯝꯅ ꯈꯜꯂꯒꯗꯤꯀꯣ ꯑꯩꯈꯣꯏꯅ ꯆꯦꯟꯕꯗꯁꯨ ꯈꯔ ꯅꯨꯡꯉꯥꯏꯗꯅ ꯑꯌꯨꯛꯁꯤ ꯑꯗꯨꯝ ꯃꯣꯔꯅꯤꯡ ꯑꯗꯨꯝ ꯁꯚꯦꯟ ꯁ꯭ꯋꯥꯏꯗꯩꯗꯤ ꯑꯗꯨꯝ ꯍꯥꯡꯉꯅꯤ

ꯍꯣꯏ ꯑꯗꯨꯝ ꯍꯣꯏ ꯑꯗꯨꯝ ꯂꯥꯛꯄꯤꯔꯣ ꯑꯗꯨꯝ ꯃꯤ ꯈꯔ ꯌꯥꯝ ꯂꯩꯔꯗꯤ ꯑꯣꯐꯔꯁꯨ ꯑꯗꯨꯝ ꯄꯤꯖꯔꯅꯤ ꯑꯩꯈꯣꯏꯗꯩꯁꯨ ꯑꯗꯨꯝ ꯑꯩꯈꯣꯏ ꯀꯩꯅꯣꯗꯩꯁꯨ ꯁꯥꯏꯠꯇꯩꯁꯨ ꯍꯣꯏ ꯍꯣꯏ ꯍꯣꯏ ꯍꯣꯍꯣꯏ ꯌꯥꯝ ꯅꯨꯡꯉꯥꯏꯔꯦ ꯎꯝ ꯂꯥꯛꯄꯤꯔꯣ ꯂꯥꯛꯄꯤꯔꯣ